ꯉꯁꯤ ꯅꯨꯃꯤꯠ ꯇꯔꯥꯅꯤꯃꯨꯛꯀꯤ ꯃꯃꯥꯡꯗ ꯑꯩꯒꯤ ꯇ꯭ꯔꯤꯒꯤ ꯁꯥꯔꯠ ꯑꯃ ꯂꯩꯔꯨꯕꯕꯨ ꯃꯃꯟ ꯃꯃꯟ ꯌꯥꯝꯅ ꯇꯥꯡꯏ ꯑꯗꯨꯒ ꯄꯣꯠ ꯐꯔꯝꯒꯗ꯭ꯔ ꯈꯜꯂꯒ ꯃꯆꯨꯁꯨ ꯑꯩꯅ ꯃꯦꯁꯣꯗ ꯒ꯭ꯔꯤꯟ ꯗꯥꯏꯔꯦꯛ ꯒ꯭ꯔꯤꯜ ꯑꯣꯏꯅ ꯀꯛꯄꯅꯦ ꯑꯗꯨ ꯐꯨꯟ ꯒ꯭ꯔꯤꯟꯁꯨ ꯇꯥꯗꯦ ꯑꯗꯨ ꯂꯤꯠꯄ ꯃꯇꯝꯗ ꯍꯨꯃꯥꯡ ꯍꯨꯃꯥꯡꯒꯤ ꯃꯈꯨꯟ ꯃꯈꯨꯟꯁꯤꯡꯗꯨ ꯈꯥꯝꯗꯦꯛꯑꯒ ꯂꯩ ꯁꯨꯕꯗꯁꯨ ꯀꯣꯛꯇꯦ ꯐꯤꯁꯦ ꯌꯥꯝꯅ ꯐꯠꯇꯕ ꯑꯣꯏꯔꯝꯃꯦ ꯇꯥꯡꯅ ꯇꯥꯡꯏꯕ ꯃꯃꯟꯗꯨꯒ ꯄꯣꯠꯁꯦ ꯌꯥꯝꯅ ꯐꯠꯂꯝꯗꯦ